ꯑꯩꯒꯤ ꯈꯨꯡꯒꯪꯗ ꯑꯩꯈꯣꯏ ꯇꯨꯔꯤꯖꯝ ꯆꯥꯎꯈꯠꯅꯕꯒꯤꯗꯃꯛꯇ ꯍꯦꯟꯅ ꯐꯕ ꯈꯣꯡꯊꯥꯡ ꯍꯥꯏꯔꯒꯗꯤ ꯑꯩꯈꯣꯏꯒꯤ ꯂꯝꯕꯤꯒꯤ ꯑꯈꯣꯏ ꯂꯝꯕꯤ ꯑꯄꯤꯛꯄ ꯑꯆꯧꯕ ꯑꯃꯗꯤ ꯂꯩꯔꯛ ꯈꯨꯂꯛꯁꯤꯡꯁꯤꯒꯤ ꯅꯥꯀꯟ ꯅꯥꯀꯟꯁꯤꯡꯁꯤꯗ ꯑꯩꯈꯣꯏꯒꯤ ꯎ ꯋꯥ ꯑꯩꯈꯣꯏꯒꯤ ꯁꯤꯡꯁꯤ ꯑꯩꯈꯣꯏꯒꯤ ꯁꯨꯡꯁꯣꯏ ꯁꯣꯏꯗꯅ ꯊꯥꯕ ꯇꯉꯥꯏꯐꯗꯅ ꯊꯥꯕ ꯑꯗꯨꯒ ꯚꯤꯂꯦꯖ ꯑꯃ ꯇꯉꯥꯏꯐꯗꯅ ꯑꯩꯈꯣꯏ ꯂꯩꯔꯝꯅꯤꯅ ꯄꯥꯔꯛꯁꯨ ꯇꯉꯥꯏꯐꯗꯅ ꯂꯩꯇꯕ ꯌꯥꯗꯦ ꯃꯗꯨꯒꯤꯗꯨꯗ ꯑꯉꯥꯡꯁꯤꯡꯒꯤ ꯑꯣꯔ ꯁꯥꯟꯅꯐꯝ ꯀꯩꯀꯩꯁꯨ ꯁꯦꯝꯒꯠꯂꯕ ꯂꯣꯏꯅ ꯁꯦꯝꯒꯠꯂꯕ ꯍꯥꯏꯔꯤꯕ ꯑꯗꯨꯒꯨꯝꯕ ꯃꯇꯝ ꯑꯗꯨ ꯗ ꯑꯩꯈꯣꯏ ꯆꯥꯎꯈꯠꯄ ꯅꯨꯡꯉꯥꯏꯕ ꯍꯥꯏꯕꯗꯨ ꯑꯣꯏꯗꯧꯔꯤꯕꯅꯤ ꯇꯨꯔꯤꯖꯝ ꯆꯥꯎꯈꯠꯇꯅ ꯑꯩꯈꯣꯏ ꯑꯩꯈꯣꯏ ꯈꯨꯡꯒꯪ ꯑꯃ ꯑꯩꯈꯣꯏ ꯁ꯭ꯇꯦꯠꯁꯤꯃ ꯆꯥꯎꯈꯠꯂꯦ ꯍꯥꯏꯕ ꯌꯥꯔꯣꯏ ꯑꯗꯨꯅ ꯑꯩꯈꯣꯏꯒꯤ ꯇꯉꯥꯏꯐꯗꯅ ꯑꯩꯈꯣꯏ ꯁꯤꯁꯦ ꯆꯥꯎꯈꯠꯅꯅꯕ ꯎ ꯋꯥ ꯊꯥꯕꯁꯤ ꯇꯉꯥꯏꯐꯗꯦ